ꯑꯩꯈꯣꯏꯒꯤ ꯂꯩꯀꯥꯏꯗ ꯑꯩꯈꯣꯏꯅ ꯁꯨꯝ ꯆꯠꯊꯣꯔꯛꯄꯗ ꯉꯁꯥꯏꯒꯤ ꯑꯉꯥꯡ ꯈꯔꯅ ꯑꯩꯈꯣꯏꯒꯤ ꯆꯥꯎꯈ꯭ꯔꯕ ꯍꯩꯌꯤꯡ ꯀꯩꯅꯣ ꯑꯩꯈꯣꯏꯒꯤ ꯈꯣꯏꯕꯤ ꯅꯤꯡꯊꯧ ꯍꯥꯏꯗꯅ ꯑꯩꯈꯣꯏ ꯁꯥꯊꯤꯈ꯭ꯔꯕ ꯃꯉꯣꯟꯗꯕꯨ ꯈꯤꯇꯪ ꯊꯦꯡꯉꯨꯔꯒꯗꯤ ꯈꯖꯤꯛꯇꯪ ꯍꯦꯛꯇ ꯊꯦꯡꯉꯨꯕꯗ ꯍꯦꯛꯇ ꯄꯥꯏꯊꯣꯔꯛꯇꯅ ꯃꯤꯁꯤꯡꯁꯦ ꯆꯤꯛꯄ ꯌꯥꯕ ꯑꯗꯨꯝꯕ ꯖꯒꯥ ꯑꯃ ꯑꯉꯥꯡꯁꯤꯡ ꯑꯗꯨꯅ ꯁꯥꯟꯅꯔꯝꯕ ꯃꯗꯨꯗꯒꯤ ꯏꯈꯪ ꯈꯪꯍꯧꯗꯅ ꯍꯅꯨꯕꯤ ꯑꯃꯈꯛ ꯊꯣꯛꯂꯛꯇꯅ ꯍꯥꯏꯔꯤꯕ ꯍꯅꯨꯕꯤꯁꯤꯗ ꯈꯣꯏ ꯃꯌꯥꯝ ꯆꯪꯗꯅ ꯆꯤꯛꯏ ꯃꯗꯨꯗꯒꯤ ꯑꯉꯥꯡꯁꯤꯡꯗ ꯍꯅꯨꯕꯤꯅ ꯂꯥꯎꯔꯛꯄꯗꯒꯤ ꯃꯇꯝ ꯑꯗꯨꯗ ꯂꯩꯕ ꯃꯤꯌꯥꯝ ꯆꯪꯁꯤꯜꯂꯦ ꯍꯥꯏꯔꯒ ꯉꯁꯥꯏꯒꯤ ꯅꯥꯀꯜ ꯑꯗꯨꯗ ꯍꯧꯕ ꯑꯩꯈꯣꯏꯒꯤ ꯃꯅꯤꯄꯨꯔꯗ ꯍꯧꯕ ꯄꯥꯟ ꯍꯥꯏꯕ ꯑꯃ ꯂꯩꯌꯦ ꯄꯥꯟꯁꯤꯒꯤꯁꯤ ꯍꯦꯛꯇ ꯃꯌꯥꯝ ꯄꯨꯝꯅꯃꯛꯁꯤꯅ ꯃꯤ ꯀꯨꯟꯊ꯭ꯔꯥ ꯅꯤꯐꯨꯁꯤꯅ ꯄꯥꯟꯁꯦ ꯊꯦꯛꯂꯒ ꯍꯧꯖꯤꯛꯀꯤ ꯈꯣꯏ ꯆꯤꯛꯐꯝ ꯆꯤꯛꯐꯝ ꯆꯤꯛꯐꯝ ꯆꯤꯛꯐꯝ ꯖꯥꯒꯥꯁꯤꯗ ꯆꯤꯛꯐꯝ ꯖꯒꯥꯁꯤꯗ ꯍꯧꯖꯤꯛ ꯄꯥꯟꯁꯤꯅ ꯅꯝ ꯅꯝꯗꯅ ꯅꯝ ꯅꯝꯗꯅ ꯅꯝ ꯅꯝ ꯇꯧꯕꯗꯒꯤꯗꯤ ꯍꯅꯨꯕꯤꯁꯦ ꯃꯇꯝ ꯈꯔ ꯋꯥꯟꯊꯔꯥ ꯃꯇꯨꯡꯗ ꯍꯧꯖꯤꯛꯀꯤ ꯃꯌꯥꯝꯁꯤꯡꯗꯨꯅ ꯅꯝꯕꯗꯒꯤ ꯐꯔꯛꯏ ꯑꯗꯨꯗꯒꯤꯗꯤ ꯑꯇꯣꯞꯄ ꯀꯥꯡꯕꯨ ꯈꯔ ꯑꯃꯅ ꯉꯁꯥꯏꯒꯤ ꯅꯝꯈꯤꯕꯗꯨꯗ ꯄꯥꯏꯊꯣꯛꯈꯤꯕ ꯈꯣꯏꯁꯤꯡꯗꯌꯨ ꯍꯥꯠꯄꯁꯨ ꯌꯥꯎꯔꯦ ꯍꯥꯠꯍꯧꯗꯕ ꯈꯣꯏ ꯃꯌꯥꯝꯁꯤꯡꯗꯨꯅ ꯑꯩꯈꯣꯏ ꯑꯗꯨꯗꯒꯤ ꯂꯩꯔꯤꯕ ꯃꯌꯥꯝ ꯀꯨꯟꯊ꯭ꯔꯥ ꯅꯤꯐꯨꯗꯣ ꯑꯃꯨꯛ ꯃꯊꯛꯁꯤꯗ ꯉꯪꯗꯅ ꯄꯥꯏꯗꯅ ꯂꯩꯔꯦ ꯆꯤꯛꯀꯗꯒꯤ ꯃꯗꯨꯗꯒꯤ ꯂꯩꯀꯥꯏ ꯃꯌꯥꯝ ꯆꯪꯗꯅ ꯁꯨꯝꯆꯤꯠꯄꯨ ꯄꯥꯏꯕꯑꯣ ꯐꯤꯕꯨ ꯄꯥꯏꯕꯑꯣ ꯇꯧꯗꯅ ꯉꯁꯥꯏ ꯈꯣꯏꯁꯤ ꯇꯥꯟꯅ ꯇꯥꯟꯅꯗꯅ ꯇꯥꯟꯅ ꯇꯥꯟꯅꯗꯅ ꯇꯥꯟꯅ ꯇꯥꯟꯗꯅ ꯍꯥꯠꯇꯅ ꯍꯥꯠꯇꯅ ꯍꯥꯠꯇꯅ ꯍꯥꯠꯂꯦ ꯍꯅꯨꯕꯤꯗꯨ ꯎꯆꯤꯟ ꯅꯥꯆꯤꯟꯅ ꯃꯥꯗꯤ ꯐꯔꯦ ꯃꯥꯗꯤ ꯐꯤꯅ ꯀꯨꯞꯁꯤꯟꯗꯅ ꯊꯝꯃꯦꯔꯒ ꯃꯗꯒꯤ ꯈꯣꯏ ꯃꯌꯥꯝꯁꯤꯡꯁꯦ ꯍꯥꯠꯄꯁꯤ ꯑꯩꯈꯣꯏꯅ ꯃꯇꯝ ꯀꯨꯏꯅ ꯆꯪꯉꯤ ꯀꯌꯥꯝ ꯀꯨꯏꯅ ꯆꯪꯒꯦꯕꯨ ꯍꯣꯏ ꯃꯌꯥꯝ ꯄꯨꯝꯅꯃꯛꯁꯦ ꯂꯣꯏꯅ ꯃꯄꯤ ꯃꯔꯝꯁꯤꯡꯁꯦ ꯃꯃꯥꯏ ꯃꯃꯤꯠꯁꯦ ꯂꯣꯏꯅ ꯈꯨꯖꯤꯜꯂꯦꯔꯒꯥ ꯑꯩꯈꯣꯏꯒꯤ ꯈꯨꯠꯁꯤꯗꯕꯥꯎꯗ ꯄꯥꯏꯁꯤꯜꯂꯤꯕ ꯍꯥꯏꯗꯅ ꯈꯣꯠꯅꯕ ꯉꯁꯥꯏꯒꯤ ꯈꯣꯏꯁꯤꯅ ꯆꯤꯛꯄ ꯉꯝꯗꯅꯕ ꯇꯧꯔꯒ ꯑꯗꯨꯃꯥꯏꯅ ꯇꯧꯗꯅ ꯑꯩꯈꯣꯏꯅ ꯇꯧꯈꯤ ꯑꯗꯨꯅ ꯃꯁꯤꯗꯤ ꯈꯣꯏꯅ ꯆꯤꯛꯄ ꯑꯁꯤꯗꯤ ꯑꯩꯈꯣꯏꯅ ꯈꯣꯏ ꯃꯆꯥ ꯈꯣꯏꯅꯤꯡꯗꯧꯁꯤ ꯅꯠꯇꯕ ꯑꯩꯈꯣꯏ ꯈꯣꯏꯔꯦꯜ ꯂꯩꯔꯤ ꯍꯥꯏꯔꯤꯕ ꯈꯣꯏꯔꯦꯜꯁꯤꯅ ꯆꯤꯛꯄꯁꯤꯗꯤ ꯏꯁꯤꯡꯗ ꯂꯣꯠꯂꯦ ꯃꯊꯛꯇ ꯄꯥꯏꯗꯅ ꯂꯩ ꯍꯥꯏꯗꯅ ꯑꯩꯈꯣꯏꯅ ꯌꯥꯝ ꯀꯤꯔꯝꯃꯤ ꯑꯗꯨꯕꯨ ꯑꯄꯤꯛꯄ ꯑꯩꯈꯣꯏꯒꯤ ꯍꯌꯤꯡ ꯈꯣꯏꯒꯨꯝꯕ ꯑꯗꯒꯤ ꯈꯣꯏ ꯃꯆꯥ ꯃꯆꯥꯅ ꯆꯤꯛꯄꯁꯤꯗꯤ ꯍꯧꯖꯤꯛ ꯍꯥꯏꯔꯤꯕ ꯄꯥꯡꯈꯣꯛ ꯂꯥꯁꯦ ꯃꯁꯤꯅꯕꯨ ꯊꯠꯂꯒ ꯅꯝꯈ꯭ꯔꯒꯗꯤ ꯃꯒꯤ ꯃꯍꯨꯁꯦ ꯍꯧꯖꯤꯛ ꯍꯥꯏꯔꯤꯕ ꯀꯩꯅꯣꯁꯤꯗ ꯄꯥꯟꯁꯤꯗ ꯌꯥꯎꯔꯛꯇꯅ ꯃꯌꯥꯝ ꯄꯨꯝꯅꯃꯛ ꯑꯗꯨꯃꯥꯏꯅ ꯇꯧꯗꯅ ꯂꯩꯅꯒꯤ ꯑꯗꯨꯅ ꯃꯁꯤꯅꯤ ꯑꯩꯈꯣꯏ ꯉꯁꯤꯒꯤ ꯈꯣꯏꯅ ꯂꯩꯀꯥꯏꯗꯨꯗ ꯆꯤꯛꯈꯤꯕ ꯑꯩꯈꯣꯏꯅ ꯍꯦꯛ ꯎꯍꯧꯖꯕ ꯃꯇꯝ ꯑꯗꯨꯗ ꯍꯅꯨꯕꯤꯗꯣ ꯃꯗꯨꯗ ꯅꯍꯥꯁꯤꯡꯗꯤ ꯍꯧꯖꯤꯛꯀꯤ ꯊꯨꯒꯥꯏꯔꯝꯃꯒ ꯆꯦꯟꯈ꯭ꯔꯕꯅꯤꯅꯦ ꯃꯗꯨꯗꯒꯤ ꯑꯍꯟꯁꯤꯡꯗꯨꯅ ꯑꯍꯟꯁꯤꯡꯗꯨꯗ ꯇꯥꯏꯅꯕꯤ ꯊꯣꯛꯇꯅ ꯑꯗꯨꯗꯒꯤꯗꯤ ꯑꯩꯈꯣꯏꯅ ꯂꯩꯀꯥꯏꯗꯨꯗ ꯁꯤꯒꯨꯝꯕ ꯋꯥꯔꯤ ꯁꯥꯔꯒꯗꯤ ꯂꯩ ꯀꯔꯤꯒꯨꯝꯕ ꯑꯝꯇ ꯊꯤꯡꯕ ꯈꯣꯠꯄ ꯊꯦꯡꯕ ꯌꯥꯗꯦꯀꯣ ꯅꯈꯣꯏ ꯍꯥꯏꯅ ꯅꯨꯃꯤꯠꯇꯨꯗꯒꯤꯗꯤ ꯑꯩꯈꯣꯏ ꯊꯣꯏꯗꯣꯛꯄ ꯑꯇꯩ ꯇꯧꯈꯤꯕ ꯂꯩꯈꯤꯗ꯭ꯔꯦ